ꯍꯣꯏ ꯇꯣꯇꯤ ꯏꯁꯤꯡꯗꯤ ꯐꯪꯏ ꯑꯗꯨ ꯐꯪꯏꯕ ꯇꯣꯇꯤ ꯏꯁꯤꯡꯁꯦ ꯌꯥꯝ ꯆꯥꯡ ꯅꯥꯏꯅ ꯂꯥꯛꯄꯗꯤ ꯅꯠꯇꯦ ꯌꯥꯝ ꯀꯨꯏ ꯀꯨꯏꯅ ꯂꯩꯔꯒ ꯊꯥ ꯑꯃꯒꯤ ꯃꯅꯨꯡꯗ ꯑꯃꯨꯛ ꯃꯨꯛꯀ ꯂꯥꯛꯄꯁꯦ ꯁꯨꯃꯥꯏꯅ ꯑꯣꯏꯕ ꯇꯣꯇꯤ ꯏꯁꯤꯡꯅꯦꯕ ꯑꯗꯣ ꯐꯪꯏꯕ ꯏꯁꯤꯡꯁꯦ ꯍꯥꯕꯏꯗꯤ ꯃꯔꯥꯡ ꯀꯥꯏꯅꯁꯨ ꯂꯥꯛꯇꯕꯅ ꯃꯔꯝ ꯑꯣꯏꯔꯒ ꯁꯤꯖꯤꯟꯅꯕꯗ ꯌꯥꯝ ꯋꯥꯏ ꯑꯗꯣ ꯏꯁꯤꯡꯁꯨ ꯌꯥꯝ ꯂꯨꯕ ꯏꯁꯤꯡ ꯅꯠꯇꯦꯗ ꯍꯥꯏꯗꯤ ꯏꯁꯤꯡꯁꯤ ꯌꯥꯝ ꯃꯣꯠꯂꯦꯕꯀꯣ ꯂꯥꯛꯏꯕ ꯏꯁꯤꯡꯁꯦ ꯑꯩꯈꯣꯏꯒꯤ ꯑꯔꯨꯕꯒꯤ ꯑꯣꯏꯅ ꯍꯥꯏꯕꯗꯤ ꯊꯛꯅꯕ ꯆꯥꯅꯕꯒꯤꯀꯣ ꯑꯁꯤꯒꯨꯝꯕ ꯁꯤꯖꯤꯟꯅꯕ ꯌꯥꯕ ꯏꯁꯤꯡ ꯅꯠꯇꯦꯕ

ꯂꯥꯛꯑꯦꯕ ꯑꯗꯨ ꯏꯁꯤꯡ ꯑꯔꯨꯕ ꯍꯥꯏꯕꯗꯤ ꯑꯁꯨꯝ ꯊꯛꯀꯦ ꯍꯥꯏꯕꯇꯔꯗꯤ ꯀꯩꯗꯧꯅꯤ ꯍꯥꯏ ꯃꯇꯝꯗ ꯑꯩꯈꯣꯏꯅ ꯏꯁꯤꯡꯁꯦ ꯐꯖꯅ ꯂꯨꯝꯊꯣꯛꯄ ꯏꯁꯤꯡꯁꯦ ꯁꯤ ꯅꯠꯇꯥꯕꯇꯥꯔꯗꯤ ꯂꯥꯛꯏꯕ ꯏꯁꯤꯡꯁꯦ ꯁꯤꯒꯤ ꯏꯁꯤꯡꯁꯤꯗꯤ ꯑꯔꯨꯕꯗꯤ ꯑꯣꯏꯗ꯭ꯔꯦ ꯑꯗꯨꯅ ꯏꯁꯤꯡꯒꯤ ꯃꯇꯥꯡꯗ ꯍꯥꯏꯕꯇꯥꯔꯗꯤ ꯈꯔ ꯋꯥꯔꯦ ꯏꯁꯤꯡꯁꯤ ꯍꯥꯏꯕꯗꯤ ꯏꯁꯤꯡꯒ ꯂꯥꯛꯇ꯭ꯔꯕ ꯋꯥꯔ ꯂꯩꯔꯤꯉꯩꯁꯤꯗ ꯏꯁꯤꯡꯁꯤꯀꯣ ꯍꯥꯏꯕꯗꯤ ꯋꯥꯇꯔ ꯁꯄ꯭ꯂꯥꯏꯗꯒꯤ ꯇꯧꯔꯒ ꯏꯁꯤꯡꯁꯤ ꯐꯪꯏꯅꯦꯕ ꯑꯗꯨ ꯐꯪꯏꯕ ꯏꯁꯤꯡꯁꯤ ꯆꯥꯡ ꯅꯥꯏꯗꯕꯅꯤꯅ ꯍꯥꯏꯕꯗꯤ ꯏꯁꯤꯡꯒꯤ ꯋꯥꯕꯁꯦ ꯁꯤꯗꯤ ꯍꯦꯜꯂꯦ ꯀꯔꯤꯒꯨꯝꯕ ꯐꯪꯉꯝꯗ ꯇꯥꯔꯒꯗꯤ ꯑꯗꯨꯒꯤ ꯋꯥꯔꯤꯕ ꯁꯔꯨꯛꯁꯦ ꯁꯤꯗꯒꯤ ꯍꯦꯟꯅ ꯏꯁꯤꯡꯒꯤ ꯑꯋꯥꯕ ꯑꯃ ꯃꯥꯏꯌꯣꯛꯅꯔꯒ ꯈꯨꯗꯣꯡꯊꯤꯕ ꯑꯣꯏꯔꯝꯕ ꯌꯥꯏꯑꯕ ꯏꯁꯤꯡꯁꯤꯗꯤ ꯌꯨꯝꯊꯣꯡ ꯈꯨꯗꯤꯡꯒꯤ ꯅꯠꯇ꯭ꯔꯒ ꯃꯤ ꯈꯨꯗꯤꯡꯒꯤ ꯅꯣꯡꯃꯗ ꯃꯤ ꯈꯨꯗꯤꯡꯃꯛꯅ ꯆꯪꯗꯕ ꯌꯥꯗꯕ ꯏꯁꯤꯡꯁꯤ ꯗꯔꯀꯥꯔ ꯑꯣꯏꯕꯅꯤꯅ ꯏꯁꯤꯡꯒꯤ ꯑꯋꯥꯠꯄ ꯑꯗꯨꯝ ꯂꯩꯔꯤ